ꯑꯩꯒꯤ ꯄꯣꯖꯤꯇꯤꯕ ꯑꯦꯛꯁꯄꯔꯦꯟꯁ ꯍꯥꯏꯔꯒꯗꯤ ꯑꯩꯅ ꯂꯩꯔꯤꯕ ꯉꯁꯥꯏꯒꯤ ꯄ꯭ꯔꯗꯛ ꯑꯗꯨ ꯂꯥꯏꯔꯤꯛ ꯂꯩꯖꯒꯤꯕꯅꯤ ꯂꯩꯖꯈꯤꯕ ꯂꯥꯏꯔꯤꯛ ꯑꯗꯨ ꯁꯦꯒꯥꯏꯕ ꯌꯥꯎꯗꯕ ꯑꯗꯒꯤ ꯐꯖꯅ ꯄꯦꯀꯦꯁ ꯄꯦꯀꯦꯁ ꯑꯗꯨ ꯐꯖꯅ ꯄꯦꯛ ꯇꯧꯔꯒ ꯊꯥꯕꯤꯔꯛꯏ ꯑꯗꯨꯒꯤꯗꯃꯛꯇꯗꯤ ꯌꯥꯝꯅ ꯅꯨꯡꯉꯥꯏꯖꯩ